ꯊꯧꯕꯥꯜ ꯖꯤꯂꯥ ꯑꯁꯤꯗ ꯃꯔꯨꯑꯣꯏꯅ ꯃꯍꯩ ꯇꯝꯐꯝꯁꯤꯡ ꯒꯣꯕꯔꯃꯦꯟ ꯁ꯭ꯀꯨꯜꯁꯤꯡ ꯃꯊꯧ ꯇꯧꯗꯕ ꯂꯝꯕꯤ ꯊꯣꯡ ꯂꯩꯔꯤꯕꯁꯤꯡ ꯃꯇꯤꯛ ꯆꯥꯗꯕ ꯑꯗꯨꯒ ꯅꯥꯛ ꯌꯦꯠꯇ ꯁꯣꯔꯣꯛꯀꯤ ꯅꯥꯛ ꯌꯦꯠꯇ ꯑꯩꯈꯣꯏꯒꯤ ꯗ꯭ꯔꯦꯟꯅꯆꯤꯡꯕ ꯃꯇꯤꯛ ꯆꯥꯅ ꯊꯝꯗꯕ ꯃꯔꯝ ꯑꯣꯏꯔꯒ ꯑꯗꯒꯤ ꯂꯩꯔꯤꯕ ꯂꯝꯕꯤ ꯊꯣꯡ ꯑꯀꯥꯏ ꯑꯇꯣꯛ ꯇꯣꯏꯅ ꯊꯣꯛꯂꯛꯄ ꯑꯗꯨꯒ ꯑꯁꯤꯕꯨ ꯔꯤꯄ꯭ꯌꯥꯔ ꯇꯧꯕꯤꯗꯕ ꯀꯌꯥ ꯑꯃ ꯊꯣꯛꯏ ꯑꯗꯨꯒ ꯑꯣꯖꯥ ꯃꯇꯤꯛ ꯆꯥꯕ ꯑꯣꯖꯥꯁꯤꯡ ꯑꯃꯗꯤ ꯑꯣꯖꯥꯁꯤꯡꯅ ꯃꯊꯧ ꯐꯖꯅ ꯇꯧꯗꯕꯅ ꯁꯔꯀꯥꯔꯒꯤ ꯁ꯭ꯀꯨꯜꯁꯤꯡ ꯅꯣꯡꯃ ꯅꯣꯡꯃꯒꯤ ꯁꯨꯝ ꯁꯣꯊꯔꯛꯄ ꯑꯗꯨꯒ ꯄ꯭ꯔꯥꯏꯚꯦꯠꯀꯤ ꯁ꯭ꯀꯨꯜꯁꯤꯡꯗꯅ ꯑꯉꯥꯡꯁꯤꯡ ꯂꯣꯏꯅ ꯇꯝꯕꯒ ꯁꯔꯀꯥꯔꯒꯤ ꯁ꯭ꯀꯨꯜꯁꯤꯡꯗꯅ ꯑꯉꯥꯡꯁꯤꯡ ꯂꯩꯔꯛꯇꯕ ꯑꯁꯤꯇ ꯅꯠꯇꯅ ꯑꯀꯣꯏꯕꯒꯤ ꯐꯤꯕꯝ ꯃꯩ ꯏꯁꯤꯡꯅꯆꯤꯡꯕ ꯈꯨꯗꯣꯡꯆꯥꯗꯕ ꯀꯌꯥ ꯑꯃ ꯂꯩ ꯃꯁꯤꯗ ꯑꯁꯤꯗꯒꯤ ꯊꯣꯏꯗꯣꯛ ꯍꯦꯟꯗꯣꯛꯅ ꯃꯐꯝ ꯑꯁꯤꯗ ꯃꯤꯌꯥꯝꯅ